ꯑꯩꯅ ꯂꯥꯏꯔꯤꯛ ꯄꯥꯕꯁꯤꯡꯒꯤ ꯃꯅꯨꯡꯗ ꯈ꯭ꯋꯥꯏꯗꯒꯤ ꯄꯥꯝꯖꯅ ꯄꯥꯈꯤꯕ ꯋꯥꯔꯤ ꯂꯥꯏꯔꯤꯛ ꯑꯃꯈꯛ ꯍꯥꯏꯔꯒꯗꯤ ꯃꯅꯤꯄꯨꯔꯤ ꯋꯥꯔꯤ ꯂꯥꯏꯔꯤꯛ ꯑꯃꯈꯛ ꯍꯥꯏꯔꯒꯗꯤ ꯃꯥꯙꯕꯤ ꯀꯅꯥꯅ ꯏꯕꯅꯣ ꯍꯥꯏ ꯀꯥꯟꯗ ꯂꯥꯃꯥꯕꯝ ꯀꯃꯜꯅ ꯏꯕ ꯃꯥꯙꯕꯤ ꯑꯁꯤ ꯑꯩꯅ ꯑꯉꯥꯡ ꯑꯣꯏꯔꯤ ꯀꯥꯟꯗ ꯑꯍꯥꯟꯕꯗ ꯑꯍꯥꯟꯕ ꯑꯣꯏꯅ ꯄꯥꯖꯈꯤꯕꯅꯤ ꯑꯗꯣ ꯍꯥꯏꯔꯤꯕ ꯋꯥꯔꯤ ꯑꯁꯤ ꯌꯥꯝꯅ ꯊꯋꯥꯏ ꯇꯥꯅ ꯑꯩꯅ ꯄꯥꯈꯤ ꯑꯗꯣ ꯑꯉꯥꯡ ꯑꯣꯏꯔꯤꯉꯩꯗ ꯄꯥꯈꯤꯕꯗꯨ ꯍꯧꯖꯤꯛꯐꯥꯎ ꯅꯤꯡꯁꯪꯢ ꯑꯗꯣ ꯂꯥꯃꯥꯕꯝ ꯀꯃꯜꯅ ꯏꯔꯝꯕ ꯋꯥꯔꯤ ꯃꯥꯙꯕꯤꯗ ꯌꯥꯎꯔꯤꯕ ꯀꯔꯦꯛꯇꯔ ꯑꯗꯒꯤ ꯃꯥꯅ ꯂꯧꯔꯤꯕ ꯔꯣꯜ ꯃꯥꯒꯤ ꯋꯥꯔꯤ ꯌꯥꯝꯅ ꯄꯨꯛꯅꯤꯡ ꯅꯨꯡꯁꯤꯕ ꯑꯗꯨꯒ ꯀꯥꯎꯕ ꯉꯝꯃꯣꯏꯗꯕ ꯃꯤ ꯑꯃꯅ ꯑꯗꯨꯗꯒꯤ ꯃꯥꯒꯤ ꯃꯒꯨꯟ ꯍꯥꯞꯄ ꯃꯒꯨꯟ ꯌꯥꯎꯕ ꯑꯗꯨꯒꯨꯝꯕ ꯋꯥꯔꯤ ꯑꯃ ꯑꯣꯏꯅ ꯇꯧꯏ ꯃꯥꯙꯕꯤ ꯑꯁꯤ ꯑꯗꯨꯒ ꯃꯥ ꯃꯥꯙꯕꯤꯅ ꯅꯨꯄꯤ ꯑꯃ ꯑꯣꯏꯕꯒꯤ ꯃꯇꯤꯛ ꯆꯥꯕ ꯑꯗꯨꯒꯨꯝꯕ ꯀꯔꯦꯛꯇꯔ ꯑꯃ ꯃꯥꯅ ꯂꯥꯏꯔꯤꯛ ꯑꯁꯤꯒꯤ ꯋꯥꯔꯤꯗ ꯃꯥꯅ ꯂꯤꯗ ꯇꯧꯏ ꯐꯖꯅ ꯌꯥꯝꯅ ꯐꯖꯅ ꯂꯥꯃꯥꯕꯝ ꯀꯃꯜꯅ ꯏꯔꯝꯃꯤ ꯑꯗꯣ ꯌꯥꯝꯅ ꯅꯨꯡꯁꯤꯕ ꯋꯥꯔꯤꯅꯤ ꯊꯥꯏꯅꯒꯤ ꯀꯔꯤꯗ ꯀꯥꯟꯆꯤꯄꯨꯔꯗ ꯍꯧꯖꯤꯛ ꯍꯧꯖꯤꯛ ꯂꯩꯔꯤꯕ ꯀꯥꯟꯆꯤꯄꯨꯔ ꯍꯥꯏꯔꯤꯕ ꯃꯐꯝ ꯑꯁꯤꯗ ꯊꯣꯛꯈꯤꯕ ꯊꯧꯗꯣꯛꯀ ꯃꯔꯤ ꯂꯩꯅꯅ ꯂꯥꯃꯥꯕꯝ ꯀꯃꯜꯅ ꯏꯕ ꯋꯥꯔꯤ ꯂꯥꯏꯔꯤꯛꯅꯤ ꯌꯥꯝꯅ ꯄꯥꯕꯗ ꯅꯨꯡꯉꯥꯏꯕ ꯑꯗꯨꯒ ꯄꯥꯅꯤꯡꯕꯁꯨ ꯄꯣꯛꯍꯟꯕ ꯍꯟꯖꯟ ꯍꯟꯖꯟ ꯄꯥꯅꯤꯡꯕ ꯄꯣꯛꯍꯟꯕ ꯑꯗꯨꯒꯨꯝꯕ ꯋꯥꯔꯤ ꯑꯃꯅꯤ ꯃꯥꯙꯕꯤ ꯑꯁꯤ ꯌꯥꯝꯅ ꯅꯨꯡꯉꯥꯏꯕ ꯑꯗꯨꯒ ꯍꯥꯏꯔꯤꯕ ꯋꯥꯔꯤ ꯑꯁꯤ ꯇꯨꯡꯒꯤ ꯃꯤꯔꯣꯜꯅꯁꯨ ꯑꯗꯨꯝ ꯀꯥꯎꯕ ꯉꯝꯃꯣꯏꯗꯕ ꯇꯨꯡꯒꯤ ꯃꯤꯔꯣꯜꯗꯁꯨ ꯑꯗꯨꯝ ꯄꯥꯅꯤꯡꯕꯒꯤ ꯈꯪꯅꯤꯡꯕꯒꯤ ꯏꯊꯤꯜ ꯑꯃ ꯄꯤꯕ ꯉꯝꯕ ꯑꯗꯨꯒꯨꯝꯕ ꯂꯥꯏꯔꯤꯛ ꯑꯃꯅꯤ ꯃꯥꯙꯕꯤ ꯑꯁꯦ